ꯍꯜꯂꯣ ꯊꯣꯏꯕꯤ ꯔꯦꯁꯇꯨꯔꯦꯜꯂꯣ ꯅꯣꯏꯒꯤ ꯔꯦꯁꯇꯨꯔꯦꯟꯁꯤꯗ ꯈ꯭ꯋꯥꯏꯗꯒꯤ ꯍꯥꯎꯕ ꯐ꯭ꯔꯦꯁ ꯑꯣꯏꯕ ꯀꯔꯤ ꯀꯔꯤ ꯑꯆꯥꯄꯣꯠ ꯂꯩꯒꯦ ꯑꯣ ꯕꯤꯔꯥꯅꯤꯗꯣ ꯂꯩꯔꯗꯤ ꯑꯝꯇ ꯊꯥꯕꯤꯔꯛꯑꯣ ꯍꯣꯔꯦꯟ ꯑꯩ ꯋꯥꯆꯞꯇ ꯑꯩꯒꯤ ꯅꯝꯕꯔ ꯊꯥꯖꯔꯛꯀꯦ ꯑꯗꯨꯒ ꯋꯥꯆꯞ ꯅꯝꯕꯔꯗꯨꯗ ꯕꯤꯔꯥꯅꯤꯗꯨ ꯌꯧꯍꯟꯕꯤꯔꯛꯑꯣ